ꯑꯩꯅ ꯈ꯭ꯋꯥꯏꯗꯒꯤ ꯄꯥꯝꯖꯕ ꯇꯤ ꯕꯤ ꯁꯦꯔꯤꯑꯦꯜ ꯁꯣꯗꯤ ꯀꯣꯃꯦꯗꯤ ꯅꯥꯏꯠ ꯋꯤꯠ ꯀꯥꯄꯤꯜꯅꯤ ꯑꯩꯅ ꯀꯣꯃꯦꯗꯤ ꯅꯥꯏꯠ ꯋꯤꯠ ꯀꯥꯄꯤꯜꯁꯤ ꯌꯥꯝ ꯄꯥꯝꯅ ꯌꯦꯡꯂꯤꯕꯩ ꯃꯔꯝꯗꯤ ꯀꯔꯤꯒꯤꯅꯣ ꯍꯥꯏꯔꯒ ꯑꯩꯉꯣꯟꯗ ꯇꯦꯟꯁꯟ ꯂꯩꯔꯝꯕ ꯑꯩꯉꯣꯟꯗ ꯑꯋꯥꯕ ꯀꯌꯥ ꯂꯩꯔꯝꯕ ꯑꯗꯨ ꯉꯥꯏꯍꯥꯛꯇꯪ ꯀꯣꯃꯦꯗꯤ ꯁꯣ ꯑꯗꯨ ꯌꯦꯡꯕꯗ ꯑꯩꯉꯣꯟꯗ ꯑꯋꯥꯕ ꯄꯨꯝꯅꯃꯛ ꯑꯗꯨ ꯀꯣꯛꯍꯜꯂꯦ ꯑꯗꯨꯅ ꯑꯩꯅ ꯀꯣꯃꯦꯗꯤ ꯅꯥꯏꯠ ꯋꯤꯠ ꯀꯥꯄꯤꯜ ꯑꯁꯤ ꯑꯗꯨꯝ ꯌꯥꯝ ꯄꯥꯝꯅ ꯌꯦꯡꯂꯤꯕꯅꯦ